ꯑꯣ ꯃꯥꯅꯦ ꯃꯥꯅꯦ ꯃꯥꯅꯦ ꯑꯣ ꯎꯝ ꯑꯣ ꯂꯥꯛꯇꯤ ꯂꯥꯛꯀꯅꯤ ꯄꯥꯕꯨꯡ ꯑꯗꯣ ꯀꯩꯅꯣꯝꯇ ꯍꯪꯖꯒꯦꯅ ꯀꯩꯅꯣ ꯇꯧꯕꯅꯦ ꯑꯩꯈꯣꯏ ꯂꯥꯛꯀꯗꯕꯁꯦ ꯑꯩꯈꯣꯏ ꯏꯁꯇꯨꯗꯦꯟ ꯑꯣꯏꯅ ꯑꯩꯈꯣꯏ ꯂꯩꯒꯗꯕꯅꯤꯅꯀꯣ ꯍꯥꯏꯗꯤ ꯍꯥꯏꯗꯤ ꯀꯩꯅꯣ ꯇꯧꯔꯤꯕ꯭ꯔꯥ ꯇꯣꯏꯂꯦꯠ ꯕꯥꯠꯔꯨꯝ ꯑꯦꯠꯇꯦꯆ ꯇꯧꯔꯤꯕ꯭ꯔꯥ ꯅꯠꯇ꯭ꯔꯒꯅ ꯇꯣꯉꯥꯟꯅ ꯀꯃꯥꯏ ꯀꯃꯥꯏꯅ ꯇꯧꯕꯅꯣ ꯃꯌꯥꯝ ꯄꯨꯜꯂꯒ ꯇꯧꯕ꯭ꯔꯥ ꯀꯃꯥꯏꯅ ꯑꯗꯨ ꯑꯗꯨꯒꯤ ꯃꯇꯥꯡ ꯈꯤꯇꯪ ꯈꯪꯅꯤꯡꯕ ꯑꯥ

ꯎꯝ ꯑꯣ

ꯑꯣ ꯑꯗꯣ ꯀꯩꯅꯣ ꯂꯩꯒꯗꯧꯔꯤꯕ ꯑꯩꯈꯣꯏꯒꯤ ꯔꯦꯟꯇ ꯂꯩꯒꯗꯕ ꯃꯤꯁꯤꯡꯗꯣ ꯑꯩꯈꯣꯏ ꯏꯁꯇꯨꯗꯦꯟꯉꯥꯛꯇ ꯑꯣꯏꯕ꯭ꯔꯥ ꯅꯠꯇ꯭ꯔꯒꯅ ꯐꯦꯃꯤꯂꯤ ꯑꯣꯏꯅ ꯇꯧꯔ ꯂꯩꯃꯤꯟ ꯑꯣ ꯎꯝ ꯎꯝ ꯎꯝ ꯎꯝ ꯎꯝ ꯎꯝ ꯑꯗꯨꯒ ꯀꯩꯅꯣꯝꯒ ꯍꯣꯏ ꯄꯨꯡꯍꯪ ꯍꯪꯉꯦꯅꯁꯨ ꯋꯥꯔꯧꯕꯤ ꯌꯥꯗꯦ ꯀꯩꯅꯣꯒꯤ ꯑꯩꯈꯣꯏꯒꯤ ꯀꯩꯅꯣꯗꯣ ꯏꯁꯤꯡ ꯃꯥꯏꯁꯤꯡꯒꯥꯏꯗꯤ ꯀꯃꯥꯏ ꯇꯧꯒꯦ ꯎꯝ ꯑꯣ ꯑꯣ ꯑꯣ ꯑꯥ ꯑꯣ ꯑꯣ ꯍꯣꯏ ꯍꯣꯏ ꯑꯗꯨꯒ ꯀꯩꯅꯣꯗꯤ ꯑꯩꯈꯣꯏꯒꯤ ꯀꯥꯁꯦ ꯑꯩꯈꯣꯏꯒꯤ ꯑꯩꯈꯣꯏꯒꯤ ꯁꯤꯡꯒꯜ ꯑꯣꯏ ꯁꯤꯡꯒꯜ ꯉꯥꯛꯇ ꯅꯠꯇ꯭ꯔꯣ ꯑꯌꯥꯝꯕꯁꯦ ꯍꯥꯏꯗꯤ ꯃꯤ ꯑꯣ ꯍꯣꯏ ꯍꯣꯏ ꯏꯃꯥꯟꯅꯕ ꯃꯣꯏ ꯃꯣꯏ ꯈꯔꯁꯨ ꯍꯥꯏꯗꯤ ꯍꯥꯏꯕ ꯍꯥꯏꯇꯥꯔꯦ ꯁꯨꯝ ꯑꯩꯅ ꯂꯩꯒꯅꯤ ꯍꯥꯏꯕꯗꯨꯗ ꯃꯣꯏꯁꯨ ꯂꯩꯅꯤꯡꯉꯤ ꯍꯥꯏꯕ ꯁꯤꯡꯒꯜ ꯍꯥꯏꯗꯤ

ꯑꯣ

ꯑꯣ ꯑꯗꯣ ꯁꯤꯡꯒꯜ ꯂꯩꯕꯗꯨꯅ ꯃꯥꯒꯤ ꯔꯦꯟꯠꯀꯤ ꯐꯤꯅ ꯀꯌꯥꯅꯣ ꯑꯗꯒꯤ ꯗꯕꯜ ꯂꯩꯕꯗꯨꯅ ꯔꯦꯟꯠꯒꯤ ꯐꯤ ꯀꯌꯥꯃꯨꯛ ꯑꯣꯏ ꯑꯣꯏꯕꯖꯥꯠꯅꯣ

ꯑꯣ

ꯑꯣ ꯍꯣꯏ ꯇꯥꯃꯣ ꯑꯗꯣ ꯀꯩꯅꯣꯒꯤ ꯀꯩꯅꯣꯝꯇꯒ ꯍꯪꯖꯈꯤꯒꯦꯀꯣ ꯑꯩꯈꯣꯏꯒꯤ ꯂꯩꯐꯝꯗꯨꯒ ꯑꯩꯈꯣꯏꯁꯦ ꯍꯌꯦꯡ ꯍꯥꯏꯗꯤ ꯊꯛꯅ ꯀꯩꯅꯣ ꯇꯧꯕ ꯄꯣꯠ ꯆꯩ ꯂꯩꯗꯕ ꯌꯥꯗꯕꯅꯤꯅ ꯃꯌꯥꯝ ꯂꯩꯔꯛꯀꯗꯕ ꯑꯣꯏꯕꯅꯤꯅ ꯑꯩꯈꯣꯏ ꯃꯥꯔꯀꯦꯠꯀ ꯀꯌꯥꯝꯅ ꯂꯥꯞꯅꯕꯅꯣ ꯄꯣꯠ ꯆꯩ ꯑꯦꯟꯁꯥꯡ ꯌꯣꯟꯐꯝꯅ ꯀꯌꯥ ꯀꯃꯥꯏ ꯀꯃꯥꯏꯅ ꯇꯧꯕꯅꯣ ꯍꯥꯏꯕꯗꯣ ꯑꯝꯇꯪ ꯑꯗꯨ ꯈꯪꯅꯤꯡꯕꯒꯤ

ꯑꯥ ꯑꯥ

ꯑꯣ ꯑꯣ ꯑꯣ ꯑꯣ ꯐꯔꯦ ꯐꯔꯦ ꯑꯗꯨꯗꯤ ꯇꯥꯃꯣ ꯑꯗꯣ ꯍꯌꯦꯡ ꯍꯌꯦꯡꯗꯣ ꯑꯩ ꯍꯌꯦꯡꯗꯣ ꯄꯨꯡ ꯄꯨꯡ ꯀꯩꯅꯣꯃꯨꯛ ꯇꯥꯕꯩꯗꯨꯗ ꯄꯨꯡ ꯇꯔꯥꯃꯥꯊꯣꯏꯃꯨꯛ ꯇꯥꯕꯩꯗꯣ ꯑꯗ ꯂꯥꯛꯆꯔꯒꯦ ꯑꯗꯨꯗ ꯑꯗꯨꯝ ꯀꯩꯅꯣ ꯇꯧꯖꯔꯒ ꯑꯥ ꯑꯗꯨꯒ ꯑꯣ ꯑꯣ ꯑꯣ ꯑꯣ ꯂꯥꯛꯀꯅꯤ ꯂꯥꯛꯀꯅꯤ ꯁꯣꯏꯗꯅ ꯂꯥꯛꯀꯅꯤ ꯑꯝ ꯑꯩꯒꯤ ꯀꯩꯅꯣꯗꯨꯗꯤ ꯑꯗꯨꯝ ꯊꯝꯕꯤꯔꯝꯃꯣ ꯑꯩ ꯁꯣꯏꯗꯅ ꯂꯥꯛꯀꯅꯤ ꯑꯣ ꯑꯣꯑꯣ ꯑꯣ ꯐꯔꯦ ꯐꯔꯦ ꯊꯝꯃꯣ ꯊꯝꯃꯣ